ꯏꯁꯀ꯭ꯔꯤꯟ ꯇꯥꯏꯝ ꯀꯥ ꯍꯦꯟ ꯀꯥ ꯍꯦꯟꯅ ꯋꯥꯡꯕꯅ ꯃꯔꯝ ꯑꯣꯏꯗꯨꯅ ꯍꯧꯖꯤꯛꯀꯥꯟꯒꯤ ꯑꯉꯥꯡꯁꯤꯡꯅ ꯀꯥ ꯍꯦꯟꯅ ꯁꯤꯖꯤꯟꯅꯕꯅ ꯇꯨꯝꯕꯗ ꯆꯥꯡ ꯅꯥꯏꯗꯕ ꯍꯛꯆꯥꯡ ꯅꯣꯏꯈꯠꯂꯛꯄ ꯁꯣꯁꯤꯌꯦꯜ ꯏꯃꯣꯁꯟꯅꯦꯜ ꯗꯦꯚꯂꯞꯃꯦꯟꯇ ꯑꯀꯥꯏꯕ ꯄꯤꯔꯛꯄ ꯐꯦꯃꯤꯂꯤꯁꯤꯡꯒ ꯀꯨꯏꯅ ꯂꯣꯏꯅꯕ ꯄꯥꯝꯂꯛꯇꯕ ꯑꯁꯤꯅꯆꯤꯡꯕꯅꯤ ꯗꯤꯄ꯭ꯔꯦꯁꯟ ꯑꯦꯟ ꯑꯦꯟꯖꯥꯏꯇꯤ ꯑꯁꯤ ꯌꯥꯝꯅ ꯐꯠꯇꯕ ꯑꯃꯅꯤ ꯀꯔꯤꯒꯨꯝꯕꯗ ꯏꯁꯀ꯭ꯔꯤꯟ ꯇꯥꯏꯝ ꯑꯁꯤ ꯍꯦꯟꯕꯅ ꯃꯤꯠ ꯁꯣꯛꯄ ꯑꯁꯤ ꯌꯥꯝꯅ ꯇꯣꯏꯅ ꯊꯣꯛꯄ ꯊꯧꯗꯣꯛ ꯑꯃꯅꯤ ꯃꯌꯥꯝꯅ ꯄꯤꯛꯂꯤꯕ ꯑꯉꯥꯡꯁꯤꯡꯕꯨ ꯂꯥꯏꯔꯤꯛ ꯇꯝꯕ ꯑꯃꯗꯤ ꯌꯨꯝꯒꯤ ꯊꯕꯛꯇ ꯄꯨꯛꯅꯤꯡ ꯆꯪꯅꯕ ꯌꯥꯏ ꯌꯥꯗ꯭ꯔꯤꯕꯁꯤ ꯃꯈꯩ ꯌꯥꯗ꯭ꯔꯤꯕ ꯃꯈꯩ ꯏꯁꯀ꯭ꯔꯤꯟ ꯇꯥꯏꯝ ꯑꯁꯤ ꯍꯟꯊꯕ ꯃꯊꯧ ꯇꯥꯏ ꯏꯁꯀ꯭ꯔꯤꯟ ꯇꯥꯏꯝ ꯑꯁꯤ ꯍꯦꯟꯕꯅ ꯆꯥꯕ ꯑꯃꯗꯤ ꯇꯨꯝꯕꯗ ꯆꯥꯡ ꯅꯥꯏꯔꯛꯇꯕꯅ ꯍꯛꯆꯥꯡꯒꯤ ꯆꯥꯎꯕ ꯊꯤꯟꯊꯍꯜꯂꯤ ꯌꯨꯝꯗ ꯇꯤꯚꯤ ꯑꯦꯟ ꯏꯁꯃꯥꯔꯠ ꯐꯣꯟ ꯐꯣꯟ ꯄꯥꯏꯕꯒꯤ ꯃꯇꯝ ꯑꯁꯤ ꯑꯈꯟꯅꯕ ꯃꯇꯝ ꯑꯃ ꯁꯨꯝ ꯁꯦꯝꯕ ꯃꯊꯧ ꯇꯥꯏ ꯃꯁꯤ ꯇꯧꯗ꯭ꯔꯕ ꯌꯥꯗ꯭ꯔꯕ ꯊꯕꯛ ꯑꯃꯅꯤ ꯂꯩꯀꯥꯏꯁꯤꯡꯗ ꯀ꯭ꯂꯕꯁꯤꯡꯅ ꯇꯣꯔꯅꯥꯃꯦꯟꯠ ꯀꯌꯥ ꯁꯤꯟꯗꯨꯅ ꯁꯥꯟꯅꯔꯣꯏꯁꯤꯡꯕꯨ ꯄꯨꯛꯅꯤꯡ ꯊꯧꯒꯠꯄ ꯃꯊꯧ ꯇꯥꯏ